ꯍꯜꯂꯣ ꯑꯁꯤꯗ ꯅꯣꯏ ꯅꯣꯏ ꯅꯠꯇ꯭ꯔꯥ ꯑꯥ ꯑꯗꯨ ꯑꯩ ꯍꯌꯦꯡ ꯆꯪꯉꯛꯀꯦꯕ ꯑꯗꯣ ꯍꯌꯦꯡꯗꯣ ꯑꯩ ꯂꯥꯛꯀꯅꯤꯕ ꯃꯣꯔꯦꯗꯀꯣ ꯑꯗꯨ ꯌꯥꯔꯗꯤ ꯑꯩꯈꯣꯏ ꯑꯅꯤ ꯁꯣꯞꯄꯤꯡ ꯆꯠꯃꯤꯟꯅꯁꯤꯅ ꯍꯌꯦꯡ ꯑꯩ ꯈꯔ ꯊꯦꯡꯂꯛꯀꯅꯤ ꯄꯨꯡ ꯇꯔꯥꯒꯨꯝꯕꯗ ꯌꯧꯔꯛꯀꯅꯤ ꯑꯗꯨ ꯃꯣꯔꯦꯗ ꯃꯣꯔꯦ ꯂꯝꯄꯥꯛꯇ ꯑꯥ ꯅꯝꯐꯥꯂꯣꯡ ꯀꯩꯊꯦꯜ ꯍꯥꯏꯕ ꯑꯗꯨ ꯌꯥꯔꯗꯤ ꯃꯣꯔꯦ ꯀꯩꯊꯦꯜꯗ ꯍꯥꯟꯅ ꯆꯠꯁꯦ ꯒꯥꯔꯤꯗꯤ ꯑꯥ ꯑꯩꯒꯤꯁꯨ ꯏꯁꯥꯒꯤ ꯒꯥꯔꯤ ꯄꯨꯔꯛꯇꯕꯅꯤ ꯄꯨꯡ ꯀꯌꯥꯒꯨꯝꯕꯗꯤ ꯆꯠꯀꯦꯔꯥꯀꯣ ꯑꯣ ꯑꯗꯨ ꯌꯥꯔꯗꯤ ꯑꯩ ꯑꯩ ꯆꯪꯕ ꯍꯦꯛꯇ ꯆꯠꯈ꯭ꯔꯁꯦ ꯅꯣꯏ ꯃꯤ ꯀꯌꯥꯒꯨꯝꯕ ꯑꯣꯏꯒꯦꯔꯥꯀꯣ ꯅꯣꯏ ꯃꯤ ꯀꯌꯥꯒꯨꯝꯕꯔꯥ ꯑꯣ ꯌꯥꯏ ꯍꯣꯏ ꯏꯊꯟꯗ ꯂꯥꯛꯅꯤ ꯑꯩꯗꯤ ꯀꯩꯊꯦꯜ ꯆꯠꯂꯒ ꯌꯥꯔꯗꯤ ꯂꯝꯁꯨ ꯀꯣꯏꯕ ꯆꯠꯁꯦꯅ ꯍꯣꯏ ꯑꯗꯨꯗꯤ ꯌꯥꯝ ꯅꯨꯡꯉꯥꯏꯔꯦ ꯑꯣꯏꯅ ꯊꯦꯡꯅꯔꯁꯦ